ꯃꯅꯤꯄꯨꯔꯤ ꯂꯣꯜ ꯍꯥꯏꯕꯁꯤ ꯌꯥꯝꯅ ꯃꯔꯨꯑꯣꯏꯕ ꯊꯥꯏꯅ ꯆꯍꯤ ꯆꯅꯤꯒꯤ ꯃꯃꯥꯡꯗꯒꯤ ꯈꯪꯅꯗꯨꯅ ꯉꯥꯡꯗꯨꯅ ꯂꯥꯛꯂꯕ ꯑꯗꯨꯒꯨꯝꯕ ꯂꯣꯜ ꯑꯃꯅꯤ ꯃꯁꯤ ꯑꯩꯈꯣꯏꯅ ꯑꯩꯈꯣꯏꯒꯤ ꯏꯔꯣꯜ ꯑꯁꯤꯕꯨ ꯌꯣꯛꯈꯠꯅꯕꯒꯤꯗꯃꯛꯇ ꯑꯩꯈꯣꯏ ꯈꯨꯗꯤꯡꯃꯛꯅ ꯌꯥꯝꯅ ꯃꯔꯨꯑꯣꯏꯅ ꯈꯟꯕ ꯑꯃ ꯃꯊꯧ ꯇꯥꯏ ꯑꯩꯈꯣꯏꯒꯤ ꯂꯣꯜ ꯑꯁꯤꯕꯨ ꯃꯔꯨꯑꯣꯏꯅ ꯑꯋꯥꯡꯕ ꯊꯥꯛꯇ ꯊꯥꯡꯒꯠꯅꯕꯒꯤꯗꯃꯛꯇ ꯃꯍꯩ ꯂꯣꯏꯁꯪ ꯈꯨꯗꯤꯡꯃꯛꯇ ꯂꯣꯜ ꯑꯁꯤꯒ ꯃꯔꯤ ꯂꯩꯅꯕ ꯂꯥꯏꯔꯤꯛꯁꯤꯡ ꯃꯔꯨꯑꯣꯏꯅ ꯁꯕꯖꯦꯛ ꯑꯃ ꯑꯣꯏꯅ ꯍꯥꯞꯇꯨꯅ ꯑꯉꯥꯡꯁꯤꯡꯕꯨ ꯃꯁꯤꯒꯤ ꯃꯔꯝꯗ ꯑꯃꯨꯛꯀ ꯍꯦꯟꯅ ꯈꯪꯅꯕ ꯍꯣꯠꯅꯕꯤꯒꯗꯕꯅꯤ ꯑꯗꯨꯒ ꯃꯅꯤꯄꯨꯔꯤ ꯂꯣꯜ ꯑꯁꯤꯕꯨ ꯑꯩꯈꯣꯏꯒꯤ ꯏꯔꯝꯗꯝ ꯃꯅꯤꯄꯨꯔ ꯑꯁꯤꯈꯛꯇꯗ ꯅꯠꯇꯅ ꯑꯇꯣꯞꯄ ꯃꯄꯥꯜ ꯂꯝꯗꯁꯨ ꯁꯟꯗꯣꯛꯅꯕꯒꯤꯗꯃꯛꯇ ꯑꯩꯈꯣꯏꯅ ꯃꯄꯥꯜ ꯂꯝꯗꯁꯨ ꯑꯩꯈꯣꯏꯒꯤ ꯂꯣꯜ ꯑꯁꯤꯕꯨ ꯂꯣꯏꯅ ꯈꯪꯍꯟꯅꯕꯒꯤꯗꯃꯛꯇ ꯑꯩꯈꯣꯏ ꯈꯨꯗꯤꯡꯃꯛꯅ ꯍꯣꯠꯅꯕ ꯃꯊꯧ ꯇꯥꯏ ꯑꯗꯨꯅ ꯃꯔꯤꯄꯨꯔꯤ ꯂꯣꯜꯒꯤ ꯑꯁꯦꯡꯕ ꯋꯥꯍꯟꯊꯣꯛ ꯑꯃꯗꯤ ꯂꯩꯔꯤꯕ ꯃꯁꯤꯒꯤ ꯑꯥꯔꯊ ꯈꯨꯗꯤꯡꯃꯛ ꯍꯧꯔꯛꯂꯤꯕ ꯑꯉꯥꯡ ꯑꯃꯗꯤ ꯑꯍꯜꯂꯣꯟ ꯈꯨꯗꯤꯡꯃꯛꯅ ꯈꯪꯅꯕꯒꯤꯗꯃꯛꯇ ꯑꯩꯈꯣꯏꯒꯤ ꯃꯅꯤꯄꯨꯔꯤ ꯂꯣꯜ ꯑꯁꯦ ꯌꯥꯝꯅ ꯃꯔꯨ ꯑꯣꯏꯕ ꯊꯥꯏꯅꯗꯒꯤ ꯂꯩꯔꯛꯂꯕ ꯑꯗꯨꯒꯨꯝꯕ ꯂꯣꯜ ꯑꯃꯈꯛꯅꯤ ꯍꯥꯏꯅ ꯑꯩꯈꯣꯏ ꯈꯨꯗꯤꯡꯃꯛꯅ ꯃꯁꯤꯕꯨ ꯌꯥꯝꯅ ꯃꯔꯨꯑꯣꯏꯕ ꯏꯔꯣꯟ ꯑꯃꯅꯤ ꯈꯟꯗꯨꯅ ꯃꯁꯤꯕꯨ ꯌꯣꯛꯈꯠꯅꯕ ꯑꯩꯈꯣꯏ ꯈꯨꯗꯤꯡꯃꯛꯅ ꯍꯣꯠꯅꯒꯗꯕꯅꯤ ꯑꯃꯁꯨꯡ ꯃꯁꯤꯕꯨ ꯑꯩꯈꯣꯏꯅ ꯂꯨꯅ ꯈꯟꯒꯗꯕꯅꯤ